ꯑꯩꯈꯣꯏꯒꯤ ꯃꯅꯤꯄꯨꯔꯤ ꯂꯣꯟ ꯑꯁꯤ ꯑꯩꯈꯣꯏꯒꯤ ꯃꯅꯤꯄꯨꯔꯒꯤ ꯃꯌꯦꯛ ꯑꯩꯈꯣꯏꯒꯤ ꯃꯅꯤꯄꯨꯔꯤꯗ ꯇꯣꯉꯥꯟ ꯇꯣꯉꯥꯟꯕ ꯐꯔꯨꯞ ꯖꯥꯇꯤ ꯀꯌꯥ ꯈꯨꯟꯗꯖꯥꯔꯕꯁꯨ ꯑꯩꯈꯣꯏꯒꯤ ꯑꯄꯨꯟꯕꯒꯤ ꯑꯄꯨꯟꯕ ꯃꯌꯥꯝꯒꯤ ꯂꯣꯟ ꯀꯝꯃꯜ ꯂꯦꯡꯒꯣꯏꯁ ꯑꯣꯏꯅ ꯃꯅꯤꯄꯨꯔꯤ ꯂꯣꯟ ꯍꯥꯏꯅ ꯀꯧꯕ ꯃꯌꯦꯛ ꯂꯣꯟ ꯂꯩꯖꯩ ꯑꯩꯈꯣꯏꯒꯤ ꯃꯅꯤꯄꯨꯔꯤꯒꯤ ꯃꯌꯦꯛꯇꯤ ꯃꯩꯇꯩ ꯃꯌꯦꯛ ꯍꯥꯏꯅ ꯃꯤꯡꯊꯣꯟꯕ ꯂꯣꯟ ꯑꯁꯦ ꯁꯥꯟꯇꯤꯗꯥꯁ ꯒꯣꯁꯥꯏ ꯂꯥꯛꯇꯨꯅ ꯄꯨꯋꯥꯔꯤꯕꯨ ꯃꯩ ꯊꯥꯗꯨꯅ ꯃꯥꯡꯍꯟꯕ ꯃꯥꯝꯍꯟꯈ꯭ꯔꯕ ꯃꯇꯨꯡ ꯑꯩꯈꯣꯏꯒꯤ ꯃꯇꯩ ꯃꯌꯦꯛ ꯑꯁꯤꯕꯨ ꯃꯔꯨ ꯐꯪꯅ ꯃꯥꯡꯈꯤ ꯑꯗꯨꯒ ꯕꯪꯒꯥꯂꯤ ꯃꯌꯦꯛꯅ ꯃꯍꯨꯠ ꯁꯤꯟꯗꯨꯅ ꯑꯩꯈꯣꯏ ꯃꯅꯤꯄꯨꯔꯤ ꯂꯣꯟꯒꯤ ꯃꯌꯦꯛ ꯑꯣꯏꯅ ꯁꯤꯖꯤꯟꯅꯈꯤ ꯃꯇꯝ ꯀꯌꯥꯒꯤ ꯃꯇꯨꯡꯗ ꯍꯟꯗꯛꯇ ꯏꯅꯧ ꯅꯧꯅ ꯇ꯭ꯋꯦꯟꯇꯤ ꯁꯦꯟꯆꯨꯔꯤꯗ ꯃꯩꯇꯩ ꯃꯌꯦꯛ ꯄꯨ ꯅꯧꯅ ꯁꯥꯐꯣꯡꯗꯨꯅ ꯃꯇꯩ ꯃꯌꯦꯛꯀꯤ ꯄꯨꯋꯥꯔꯤ ꯂꯥꯏꯔꯤꯛ ꯐꯣꯡꯈꯤ ꯑꯃꯗꯤ ꯃꯌꯦꯛ ꯑꯁꯕꯨ ꯆꯠꯅꯅꯕ ꯍꯣꯠꯅꯗꯨ ꯂꯥꯛꯂꯤ ꯆꯠꯁꯨ ꯆꯠꯅꯕ ꯍꯧꯔꯛꯂꯦ ꯑꯩꯈꯣꯏꯒꯤ ꯃꯅꯤꯄꯨꯔꯤ ꯂꯣꯟ ꯑꯃꯗꯤ ꯑꯩꯈꯣꯏꯒꯤ ꯃꯌꯦꯛ ꯂꯩꯖꯩ ꯍꯥꯏꯕꯁꯤ ꯎꯠꯂꯤ

ꯇꯝꯖꯅꯤꯡꯉꯥꯏ ꯑꯣꯏꯕ ꯑꯃꯗꯤ ꯑꯉꯛꯄ ꯐꯪꯅ ꯐꯖꯕ ꯂꯝꯆꯠ ꯁꯥꯖꯠ ꯑꯃ ꯑꯣꯏꯅ ꯇꯝꯅꯗꯨꯅ ꯂꯥꯛꯂꯤ ꯑꯃꯗꯤ ꯇꯝꯅꯔꯤ ꯆꯠꯅꯕꯤ ꯅꯥꯏꯀꯤ ꯑꯣꯏꯕ ꯀꯜꯆꯔꯒꯤꯗꯃꯛ ꯃꯅꯤꯄꯨꯔꯤꯕꯨ ꯚꯥꯔꯠ ꯃꯤꯌꯥꯝꯅ ꯃꯁꯛ ꯈꯪꯅꯔꯤ